ꯇꯥꯡ ꯇꯔꯥ ꯊꯥ ꯑꯅꯤ ꯏꯪ ꯂꯤꯁꯤꯡ ꯑꯅꯤꯒ ꯁꯨꯞꯅ ꯑꯅꯤ ꯇꯥꯡ ꯃꯉꯥ ꯊꯥ ꯇꯔꯦꯠ ꯏꯪ ꯂꯤꯁꯤꯡ ꯑꯅꯤꯒ ꯁꯨꯞꯅ ꯑꯍꯨꯝ ꯇꯥꯡ ꯇꯔꯨꯛ ꯊꯥ ꯅꯤꯄꯥꯟ ꯏꯪ ꯂꯤꯁꯤꯡ ꯑꯅꯤꯒ ꯁꯨꯞꯅ ꯃꯉꯥ ꯇꯥꯡ ꯇꯔꯥꯇꯔꯦꯠ ꯊꯥ ꯃꯥꯄꯟ ꯏꯪ ꯂꯤꯁꯤꯡ ꯑꯅꯤꯒ ꯀꯨꯟ ꯇꯥꯡ ꯀꯨꯟ ꯊꯥ ꯃꯉꯥ ꯏꯪ ꯂꯤꯁꯤꯡ ꯑꯅꯤꯒ ꯀꯨꯟꯍꯨꯝꯗꯣꯏ